ꯑꯥ ꯁꯤ ꯑꯩꯈꯣꯏꯒꯤ ꯕꯤꯁꯦꯝꯄꯨꯔꯒꯤ ꯐꯥꯔꯃꯔ ꯔꯣꯖꯦꯁ ꯑꯣꯏꯕꯤꯗꯣꯏꯔꯥ ꯑꯥ ꯑꯥ ꯑꯩꯈꯣꯏꯅ ꯑꯩꯅ ꯇꯥꯃꯣꯗꯒꯤ ꯄꯣꯠ ꯈꯔ ꯂꯩꯖꯅꯤꯡꯕ ꯄꯣꯠ ꯄꯣꯠꯁꯤꯡꯗꯣ ꯂꯩꯕ꯭ꯔꯥꯅ ꯍꯪꯖꯒꯦꯅ ꯇꯧꯔꯛꯄꯅꯤꯗ ꯊꯕꯤꯗꯤ ꯂꯩꯕꯤꯕ꯭ꯔꯥ ꯎꯝ ꯎꯝ ꯑꯗꯣ ꯀꯣꯕꯤꯒꯨꯝꯕ ꯃꯥꯏꯔꯦꯟꯒꯨꯝꯕꯗꯤ ꯂꯩꯕꯤꯕ꯭ꯔꯥ ꯑꯥ ꯑꯗꯨ ꯑꯥ ꯑꯗꯣ ꯆꯨꯖꯥꯛꯇꯣ ꯀꯦꯖꯤ ꯃꯔꯤ ꯑꯃꯅꯦ ꯀꯣꯕꯤ ꯀꯦꯖꯤ ꯇꯔꯦꯠ ꯑꯃ ꯑꯗꯨꯒ ꯃꯥꯏꯔꯦꯟꯗꯣ ꯀꯦꯖꯤ ꯀꯩꯅꯣ ꯀꯦꯖꯤ ꯇꯔꯥꯃꯨꯛꯀ ꯈꯔ ꯁꯨꯃꯥꯏꯅ ꯈꯔ ꯌꯥꯝꯂꯞꯅ ꯎ ꯃꯣꯔꯣꯛꯀꯨꯝꯕꯗꯤ ꯂꯩꯕꯤꯕ꯭ꯔꯥ ꯎ ꯃꯣꯔꯣꯛꯇꯨꯒ ꯀꯦꯖꯤ ꯃꯉꯥ ꯎ ꯃꯣꯔꯣꯛꯇꯣ ꯀꯦꯖꯤ ꯃꯉꯥ ꯃꯨꯛꯇꯒ ꯂꯧꯖꯒꯦꯕ ꯑꯆꯥꯔ ꯇꯧꯅꯕꯅꯦꯕ ꯑꯣ ꯑꯗꯨꯗꯤ ꯑꯗꯨꯒ ꯂꯣꯀꯦꯁꯟ ꯊꯥꯕꯤꯔꯛꯀꯦꯔꯥ ꯇꯥꯃꯣꯅ ꯅꯠꯇ꯭ꯔꯒꯅ ꯑꯩ ꯍꯌꯦꯡ ꯀꯣꯜ ꯇꯧꯔꯛꯑꯒ ꯇꯥꯃꯣꯁꯨ ꯇꯥꯃꯣꯅ ꯃꯐꯝꯗꯨꯗ ꯉꯥꯏꯕꯤꯔꯝꯒꯦꯔꯥ ꯑꯃ ꯇꯧꯕꯤꯌꯨ ꯍꯣꯏ ꯍꯣꯏ ꯍꯣꯏ ꯍꯣꯏ ꯊꯝꯖꯔꯒꯦ ꯑꯗꯨꯗꯤ ꯇꯥꯃꯣ ꯎꯝ ꯎꯝ ꯎꯝ ꯊꯝꯃꯦ ꯊꯝꯃꯦ